ꯍꯜꯂꯣ ꯁꯤ ꯁꯤ ꯇꯣꯝꯕ ꯅꯠꯇ꯭ꯔꯣ ꯑꯥ ꯇꯣꯝꯕꯁꯤ ꯁꯥꯏꯀꯜ ꯌꯣꯟꯕꯒꯤꯗꯨ ꯀꯣ ꯑꯁ ꯅꯪꯒꯤ ꯅꯝꯕꯔꯁꯦ ꯊꯤꯕ ꯊꯤꯔꯒ ꯊꯤ ꯊꯤꯔꯒ ꯑꯁ ꯂꯣꯏꯔꯦꯍꯦ ꯍꯣꯏꯅꯦ ꯅꯪꯒꯤ ꯅꯝꯕꯔ ꯊꯤꯕꯗ ꯋꯥꯔꯦꯅꯦ ꯍꯟꯗꯛꯁꯦ ꯑꯩꯁꯦ ꯁꯦ ꯕꯥꯏꯁꯥꯏꯀꯜ ꯑꯃ ꯁꯤ ꯑꯁ ꯃꯃꯜꯁꯨ ꯌꯥꯝ ꯇꯥꯡꯗꯕ ꯑꯗꯨ ꯀ꯭ꯋꯥꯂꯤꯇꯤꯁꯨ ꯈꯔ ꯀꯔꯤꯅꯣ ꯐꯦꯁꯤꯂꯤꯇꯤꯁꯨ ꯈꯔ ꯐꯕ ꯑꯃ ꯂꯧꯅꯤꯡꯕ ꯑꯥ ꯑꯥ

ꯑꯁ ꯑꯩꯈꯣꯏꯁꯦ ꯑꯁ ꯑꯩꯗꯤ ꯒꯤꯌꯥꯔ ꯑꯣꯏꯅ ꯒꯤꯌꯥꯔ ꯁꯥꯏꯀꯜ ꯑꯣꯏꯅ ꯄꯥꯝꯕ ꯑꯗꯨ ꯑꯁ ꯍꯣꯏ ꯍꯣꯏ ꯂꯤꯁꯤꯡ ꯇꯔꯥ ꯇꯔꯥ ꯃꯉꯥꯗꯨꯒꯤ ꯑꯗꯨ ꯑꯗ꯭ꯋꯥꯏꯗ ꯂꯧꯒꯦ ꯂꯤꯁꯤꯡ ꯇꯔꯥꯒ ꯇꯔꯥ ꯃꯉꯥꯗꯨ ꯕꯤꯇ꯭ꯋꯤꯟꯗ ꯑꯥ ꯑꯥ ꯑꯥ ꯑꯁ ꯑꯗꯨꯗꯤ

ꯑꯥ ꯑꯥ ꯑꯩ ꯑꯥꯒꯁꯀꯤ ꯊꯥꯗ ꯂꯥꯛꯀꯦ ꯑꯩ ꯑꯥꯒꯁꯀꯤ ꯊꯥꯅ ꯇꯔꯥ ꯑꯥ ꯇꯔꯦꯠ ꯇꯔꯦꯠ ꯇꯔꯥ ꯃꯅꯨꯡꯗ ꯂꯥꯛꯀꯦ ꯑꯩ ꯑꯥꯒꯁ ꯑꯁ ꯑꯩꯗꯤ ꯔꯦꯠꯀ ꯕ꯭ꯂꯦꯛꯇꯨ ꯑꯣꯏꯔꯗꯤ ꯌꯥꯏ ꯍꯣꯏ ꯕ꯭ꯂꯦꯛꯀ ꯔꯦꯠ ꯔꯦꯠꯀ ꯕ꯭ꯂꯦꯛꯇꯨ ꯃꯤꯛꯁ ꯇꯧꯔꯗꯤ ꯑꯗꯨ ꯌꯥꯏ ꯑꯩ ꯑꯗꯨꯅ ꯄꯥꯝꯃꯦ ꯑꯥ ꯑꯥ ꯑꯩ ꯍꯣꯏ

ꯑꯥ ꯑꯣꯀꯦ ꯑꯗꯨꯗꯤ ꯑꯩ ꯂꯥꯛꯀꯦꯀꯣ ꯑꯦ ꯆꯥ ꯆꯥ